ꯍꯜꯂꯣ ꯏꯂꯤꯁꯥ ꯂꯣꯏꯔꯕꯣ ꯅꯪꯕꯣ ꯍꯥꯎ ꯑꯣ ꯊꯣꯛꯂꯛꯑꯒꯦ ꯊꯣꯛꯂꯛꯑꯒꯦ

ꯍꯣꯏ ꯆꯠꯂꯁꯦ

ꯍꯣꯏ ꯑꯗꯨꯕꯨꯗꯤ ꯂꯣꯏꯅ ꯄꯥꯏꯔꯛꯑꯦ ꯑꯥꯎ ꯑꯗꯨ ꯄꯨꯔꯛꯑꯦ ꯑꯩꯅ ꯃꯐꯝꯗꯨꯗ ꯑꯩꯅ ꯇꯧꯔꯒꯦꯅ ꯑꯣ ꯄꯨꯔꯛꯑꯦ ꯑꯩ ꯏꯊꯟꯇꯅꯤꯗ ꯍꯣꯏ ꯍꯣꯏ ꯂꯥꯛꯑꯣ ꯂꯥꯛꯑꯣ

ꯑꯣ ꯍꯣꯏ ꯍꯣꯏ ꯑꯩꯁꯨ ꯊꯣꯛꯂꯛꯑꯥꯒꯦ ꯊꯝꯃꯣ ꯊꯝꯃꯣ ꯎꯝ